ꯑꯩꯅ ꯑꯈꯟꯅꯅ ꯆꯥꯎꯊꯣꯛꯆꯅ ꯐꯣꯡꯈꯤꯕ ꯌꯦꯛꯈꯤꯕ ꯀꯌꯥ ꯑꯃꯁꯨ ꯂꯩ ꯑꯗꯨꯁꯤꯡ ꯑꯗꯨꯗꯤ ꯁꯉꯥꯏꯅꯤ ꯁꯉꯥꯏ ꯍꯥꯏꯔꯤꯕ ꯑꯁꯤ ꯃꯅꯤꯄꯨꯔꯗ ꯈꯛꯇꯪ ꯐꯪꯉꯤ ꯑꯇꯩ ꯃꯐꯝꯗ ꯐꯪꯗꯦ ꯑꯗꯨꯅ ꯌꯥꯝꯅ ꯄꯥꯝꯅꯩ ꯃꯤꯌꯥꯝꯅꯁꯨ ꯌꯥꯝꯅ ꯄꯥꯝꯅꯩ ꯌꯦꯡꯕꯗ ꯏꯁꯥꯅꯁꯨ ꯄꯥꯝꯖꯩ ꯃꯈꯣꯏ ꯑꯗꯨꯁꯤꯡ ꯑꯗꯨ ꯑꯩꯈꯣꯏꯒꯤ ꯏꯃꯨꯡ ꯃꯅꯨꯡ ꯑꯃꯗꯤ ꯃꯌꯥꯝꯅꯁꯨ ꯑꯦꯠꯚꯥꯏꯁ ꯌꯥꯝꯅ ꯄꯤꯕꯤ ꯑꯩꯉꯣꯟꯗ ꯊꯧꯅꯥ ꯀꯌꯥ ꯑꯃꯁꯨ ꯍꯥꯞꯄꯤ ꯍꯦꯟꯅ ꯍꯦꯟꯅ ꯏꯁꯥꯅ ꯌꯦꯛꯅꯤꯡꯕ ꯑꯃꯗꯤ ꯍꯩꯅꯤꯡꯕ ꯄꯣꯛꯏ ꯃꯈꯣꯏꯅ ꯑꯩꯅ ꯇꯧꯔꯤꯕ ꯌꯦꯛꯏꯕꯁꯤꯡ ꯑꯗꯨ ꯎꯕ ꯃꯇꯝꯗ ꯌꯥꯝꯅ ꯐꯖꯩ ꯍꯥꯏꯅ ꯄꯨꯛꯅꯤꯡ ꯊꯧꯅꯥ ꯀꯌꯥ ꯑꯃꯁꯨ ꯍꯥꯞꯄꯤ